ꯍꯂꯣ

ꯑꯧ ꯃꯥꯅꯦ ꯂꯧꯁꯤꯗ ꯑꯩꯈꯣꯏ ꯉꯥ ꯐꯥꯔꯝ ꯇꯧꯖꯩ ꯀꯔꯤ ꯍꯥꯏꯕꯤꯒꯗꯕ ꯑꯣꯏꯔꯕꯅꯣ ꯑꯣ ꯉꯥ ꯃꯈꯟ ꯃꯈꯟ ꯂꯩꯒꯅꯤ ꯀꯦꯖꯤ ꯇꯥꯕ ꯀꯦꯖꯤ ꯑꯅꯤ ꯇꯥꯕ ꯀꯦꯖꯤ ꯑꯍꯨꯝ ꯐꯥꯎꯕ ꯇꯥꯕ ꯉꯥ ꯑꯗꯨꯝ ꯃꯈꯟ ꯃꯈꯟ ꯂꯩꯒꯅꯤ ꯁꯣꯝꯅ ꯄꯥꯝꯕꯤꯔꯤꯕꯁꯤ ꯀꯦꯖꯤ ꯀꯌꯥ ꯇꯥꯕꯅꯣ ꯎꯝ ꯂꯩꯅꯤ ꯀꯦꯖꯤ ꯑꯅꯤꯃꯈꯥꯏ ꯑꯍꯨꯝ ꯉꯥ ꯑꯗꯨꯝ ꯐꯪꯒꯅꯤ ꯀꯔꯝ ꯀꯔꯝꯕ ꯉꯥꯗ ꯄꯥꯝꯕꯤꯕꯅꯣ ꯍꯣꯏ ꯑꯥ ꯒ꯭ꯔꯥꯁ ꯀꯥꯞꯇ ꯒ꯭ꯔꯥꯁ ꯀꯥꯞꯇꯣ ꯑꯩꯈꯣꯏ ꯅꯥꯄꯤ ꯆꯥꯕꯤꯗꯤ ꯌꯥꯎꯋꯤ ꯑꯗꯨ ꯈꯛꯇꯔꯥ ꯑꯇꯣꯞꯄꯁꯨ ꯌꯥꯟꯒꯗ꯭ꯔꯣ

ꯑꯣ ꯅꯥꯄꯤ ꯆꯥꯕꯤꯗꯨꯅ ꯀꯦꯖꯤꯗ ꯍꯧꯖꯤꯛ ꯆꯅꯤ ꯌꯥꯡꯈꯩ ꯂꯩꯕ ꯑꯗꯨꯒ ꯁꯤꯜꯚꯔꯗꯨꯅ ꯍꯧꯖꯤꯛ ꯆꯅꯤ ꯂꯩꯕ ꯑꯥ ꯁꯣꯝꯅ ꯂꯧꯗꯣꯏꯁꯤꯅ ꯀꯦꯖꯤ ꯀꯌꯥꯃꯨꯛ ꯂꯧꯕꯤꯒꯗꯕ ꯑꯣꯏꯔꯕꯅꯣ ꯎꯝ ꯀꯦꯖꯤ ꯆꯥꯝꯃ ꯂꯧꯒꯦ ꯍꯣꯏ ꯑꯗꯨ ꯑꯣꯏ ꯇꯥꯔꯒꯗꯤ ꯍꯧꯖꯤꯛ ꯀꯦꯖꯤꯗ ꯒ꯭ꯔꯥꯁ ꯀꯥꯞ ꯀꯦꯖꯤꯗ ꯂꯨꯄꯥ ꯆꯥꯅꯤ ꯌꯥꯡꯈꯩ ꯁꯥꯅꯕꯗꯣ ꯁꯣꯝꯒꯤꯗꯃꯛꯇ ꯑꯩꯅ ꯌꯥꯝ ꯂꯧꯒꯗꯕ ꯑꯣꯏꯔꯕꯅꯤꯅ ꯆꯥꯅꯤꯒ ꯀꯨꯟꯊ꯭ꯔꯥꯗꯨꯐꯥꯎꯕ ꯑꯩ ꯊꯥꯖꯔꯒꯦ ꯎꯝ ꯁꯣꯝꯅ ꯄꯥꯝꯕꯤꯔꯤꯕ ꯃꯇꯝꯗꯨꯒꯤ ꯅꯣꯡꯃ ꯋꯥꯠꯂꯤꯉꯩꯗ ꯐꯥꯖꯒꯦꯕꯀꯣ ꯍꯥꯏꯗꯤ ꯈꯔ ꯉꯟꯅ ꯍꯥꯟꯅ ꯄꯥꯎ ꯍꯥꯏꯕꯤꯔꯛꯑꯣ ꯀꯔꯝꯕ ꯃꯇꯝꯗ ꯄꯥꯝꯕꯤꯕꯅꯣ ꯁꯣꯝꯒꯤ ꯉꯥꯁꯤ ꯎꯝ ꯎꯝ ꯎꯝ ꯎꯝ ꯌꯥꯅꯤ ꯑꯗꯣ ꯑꯗꯨꯝ ꯐ꯭ꯂꯦꯠꯇ ꯄꯤꯖꯗꯣꯏꯅꯦ ꯑꯩꯈꯣꯏ ꯉꯥꯁꯦ ꯑꯗꯨ ꯗꯦꯠ ꯇꯥꯡ ꯀꯌꯥꯒꯤ ꯑꯣꯏꯕꯤꯔꯕꯅꯣ ꯁꯣꯝꯅ ꯄꯥꯝꯃꯤꯁꯤ ꯎꯝ ꯎꯝ ꯑꯥ ꯃꯥꯅꯦ ꯃꯥꯅꯦ ꯑꯩꯈꯣꯏꯁꯨ ꯑꯗꯨꯃꯥꯏꯅ ꯃꯌꯥꯝ ꯀꯦꯖꯤ ꯌꯥꯝꯅ ꯂꯧꯕꯒꯤ ꯑꯗꯨꯝ ꯄꯩꯁꯥ ꯑꯗꯨꯝ ꯇꯥꯖꯔꯤꯅꯤ ꯑꯗꯣ ꯁꯣꯝꯅ ꯐꯥꯔꯝꯗ ꯂꯥꯛꯑꯒ ꯂꯧꯕ ꯄꯥꯝꯕꯤꯕ꯭ꯔꯥ ꯅꯠꯇ꯭ꯔꯒ ꯑꯩꯈꯣꯏꯅ ꯊꯤꯟꯂꯛꯄꯒꯤ ꯑꯩꯈꯣꯏꯒꯤ ꯍꯣꯝ ꯗꯦꯂꯤꯚꯔꯤꯒꯤ ꯈꯨꯗꯣꯡꯆꯥꯕꯁꯨ ꯄꯤꯖꯔꯤꯕꯀꯣ ꯑꯗꯨꯅ ꯌꯨꯝꯗ ꯊꯤꯜꯂꯛꯄ ꯄꯥꯝꯃꯒꯁꯨ ꯑꯗꯨꯝ ꯌꯨꯝꯂꯣꯝꯗ ꯊꯤꯜꯂꯛꯄꯁꯨ ꯌꯥꯒꯅꯤ ꯗꯤꯂꯤꯚꯔꯤ ꯆꯥꯔꯖ ꯂꯧꯖꯔꯣꯏ ꯑꯩꯈꯣꯏꯒꯤꯗꯤ ꯑꯗꯨꯝ ꯍꯥꯏꯗꯤ ꯀꯦꯖꯤ ꯃꯁꯤꯡ ꯌꯥꯝꯅ ꯂꯧꯕꯅꯤꯅ ꯀꯣ ꯐ꯭ꯔꯤ ꯗꯤꯂꯤꯚꯔꯤꯗ ꯊꯤꯟꯖꯔꯛꯀꯗꯣꯏꯅꯤ ꯎꯝ ꯍꯣꯏ ꯑꯗꯨꯏ ꯇꯥꯔꯒꯗꯤ ꯗꯦꯠ ꯑꯦꯂꯦꯚꯦꯟꯒꯤ ꯇꯥꯡ ꯇꯔꯥꯃꯥꯊꯣꯏꯒꯤ ꯅꯨꯃꯤꯗꯥꯡꯋꯥꯏꯔꯝꯁꯤꯗ ꯑꯩ ꯊꯤꯟꯖꯔꯛꯑꯒꯦ ꯁꯨꯡꯁꯣꯏ ꯁꯣꯏꯗꯅ ꯑꯥ ꯀꯦꯖꯤ ꯀꯦꯖꯤ ꯆꯥꯝꯃ ꯍꯥꯏꯕꯅꯦꯀꯣ ꯑꯣ ꯑꯩ ꯁꯨꯡꯁꯣꯏ ꯁꯣꯏꯗꯅ ꯊꯤꯟꯖꯔꯛꯀꯅꯤ ꯒ꯭ꯔꯥꯁ ꯀꯥꯞꯇ ꯉꯥꯛꯇꯔꯥ ꯇꯧꯔꯗꯣꯏꯕ꯭ꯔꯥ ꯅꯠꯇ꯭ꯔꯒ ꯁꯤꯜꯚꯔ ꯌꯥꯟꯗꯣꯔꯤꯕ꯭ꯔꯥ ꯍꯣꯏ ꯒ꯭ꯔꯥꯁ ꯀꯥꯞꯇ ꯀꯦꯖꯤ ꯍꯨꯝꯐꯨꯗ꯭ꯔꯥ ꯑꯃ ꯑꯗꯨꯗꯤ ꯀꯦꯖꯤ ꯀꯨꯟꯊ꯭ꯔꯥ ꯑꯃ ꯁꯤꯜꯚꯔ ꯑꯗꯨꯃꯥꯏꯅ ꯄꯨꯖꯔꯛꯑꯒꯦ ꯍꯣꯏ ꯍꯣꯏ ꯑꯍꯣꯏ ꯍꯣꯏ ꯐꯅꯤ ꯁꯣꯏꯗꯅ ꯂꯥꯛꯆꯔꯒꯦ